ꯑꯩ ꯏꯁꯥꯃꯛ ꯀ꯭ꯂꯥꯁ ꯅꯔꯖꯔꯤ ꯇꯨ ꯀ꯭ꯂꯥꯁ ꯇꯦꯟꯁꯦ ꯑꯩ ꯄꯕ꯭ꯂꯤꯛ ꯁ꯭ꯀꯨꯜꯗ ꯇꯝꯃꯛꯑꯦ ꯏꯂꯚꯦꯟ ꯇꯨꯋꯦꯜꯞꯁꯤꯅ ꯃꯣꯏꯔꯥꯡ ꯃꯜꯇꯤꯄꯔꯄꯁꯇ ꯇꯝꯖꯔꯛꯑꯦ ꯑꯗꯨꯒ ꯒ꯭ꯔꯦꯖꯨꯋꯦꯁꯟꯒꯩ ꯒ꯭ꯔꯦꯖꯨꯋꯦꯁꯟꯅ ꯑꯩꯈꯣꯏ ꯗꯦꯝ ꯀꯣꯂꯦꯖ ꯑꯣꯐ ꯁꯥꯏꯟꯁꯇ ꯇꯧꯖꯔꯛꯑꯦ ꯑꯗꯣ ꯑꯩꯅ ꯂꯥꯏꯔꯤꯛ ꯇꯝꯕ ꯃꯇꯝꯁꯤꯗ ꯏꯁꯇ꯭ꯔꯒꯜꯁꯦ ꯑꯗꯨꯛꯀꯤ ꯃꯇꯤꯛ ꯊꯦꯡꯅꯔꯛꯑꯦ ꯐꯥꯏꯅꯥꯟꯁꯤꯌꯦꯜ ꯄ꯭ꯔꯣꯕ꯭ꯂꯦꯝ ꯑꯗꯒꯤꯗꯤ ꯃꯔꯨꯞ ꯃꯄꯥꯡ ꯇꯤꯟꯅꯕ ꯑꯗꯨꯝꯕ ꯃꯌꯥꯝꯗꯨꯗ ꯄꯨꯟꯕ ꯐꯪꯕ ꯐꯪꯗꯕ ꯑꯗꯨꯝꯕꯒꯤ ꯏꯁꯇ꯭ꯔꯒꯜ ꯃꯌꯥꯝ ꯑꯃ ꯊꯦꯡꯅꯔꯛꯑꯦ ꯑꯗꯨꯒꯤ ꯃꯇꯨꯡꯗ ꯑꯩ ꯑꯗꯨꯝ ꯊꯕꯛ ꯃꯆꯥ ꯃꯆꯥ ꯑꯗꯨꯝ ꯇꯧꯕ ꯍꯧꯔꯛꯑꯦ ꯄ꯭ꯔꯥꯏꯚꯦꯠ ꯖꯣꯕꯅꯦ ꯑꯗꯣ ꯄ꯭ꯔꯥꯏꯚꯦꯠ ꯖꯣꯕ ꯑꯣꯏꯖꯔꯒꯁꯨ ꯑꯩ ꯌꯥꯝꯅ ꯑꯦꯛꯁꯄꯤꯔꯤꯌꯦꯟꯁ ꯑꯗꯩꯗꯤ ꯌꯥꯝꯅ ꯑꯩꯉꯣꯟꯗ ꯌꯥꯝꯅ ꯀꯥꯟꯅꯒꯗꯕ ꯃꯔꯝꯗ ꯂꯣꯏꯅ ꯑꯩ ꯊꯦꯡꯅꯖꯔꯛꯑꯦ ꯑꯩ ꯏꯁꯥꯃꯛ ꯍꯥꯏꯕꯗꯤ ꯃꯤ ꯊꯦꯡꯅꯕ ꯀꯣꯟꯐꯤꯗꯦꯟ ꯕꯨꯁ ꯇꯧꯕ ꯑꯗꯨꯝꯕ ꯃꯌꯥꯝꯗꯣ ꯑꯩ ꯏꯁꯥꯃꯛ ꯊꯦꯡꯅꯖꯔꯛꯑꯦ